ꯄꯨꯟꯁꯤꯗ ꯈ꯭ꯋꯥꯏꯗꯤ ꯃꯒꯨꯟ ꯂꯩꯕꯁꯦ ꯏꯗꯨꯀꯦꯁꯟꯅꯤ ꯑꯗꯨꯀꯦꯁꯟꯅ ꯑꯩꯈꯣꯏꯒꯤ ꯁꯣꯁꯥꯏꯇꯤꯗ ꯁꯣꯁꯥꯏꯇꯤꯁꯤꯗ ꯂꯩꯔꯤꯕ ꯃꯤꯑꯣꯏ ꯀꯥꯡꯂꯨꯞ ꯁꯤꯡꯒꯤ ꯃꯔꯛꯇ ꯅꯨꯡꯁꯤ ꯆꯥꯟꯅꯅ ꯂꯩꯃꯤꯟꯅꯕꯗ ꯌꯥꯝꯅ ꯆꯥꯎꯅ ꯊꯧꯗꯥꯡ ꯂꯩꯋꯤ ꯍꯥꯏꯕꯗꯤ ꯑꯩꯈꯣꯏꯅ ꯁꯣꯁꯥꯏꯇꯤ ꯑꯃꯗ ꯂꯩꯕ ꯃꯇꯝꯗ ꯑꯩꯈꯣꯏꯅ ꯂꯥꯏꯔꯤꯛ ꯇꯝꯕ ꯇꯥꯔꯗꯒꯤ ꯑꯩꯈꯣꯏꯅ ꯋꯥꯈꯜ ꯆꯥꯎꯊꯣꯔꯛꯀꯅꯤ ꯑꯗꯨꯒ ꯑꯐ ꯐꯠꯇ ꯀꯔꯤꯅꯣ ꯍꯥꯏꯕꯗꯨ ꯈꯪꯕ ꯉꯝꯂꯛꯀꯅꯤ ꯑꯗꯨꯅ ꯑꯩꯅ ꯇꯧꯔꯤꯕ ꯈꯨꯗꯤꯡꯃꯛꯇꯣ ꯐꯩꯌꯦ ꯐꯠꯇꯦ ꯍꯥꯏꯕꯁꯦ ꯏꯁꯥꯅ ꯈꯟꯊꯕꯁꯦ ꯏꯗꯨꯀꯦꯁꯟꯅ ꯉꯝꯍꯟꯒꯅꯤ ꯑꯩꯈꯣꯏꯅ ꯊꯥꯏꯅꯗꯒꯤ ꯍꯧꯅ ꯂꯩꯖꯔꯛꯄ ꯆꯠꯅ ꯀꯥꯡꯂꯣꯟꯁꯦ ꯑꯩꯈꯣꯏꯅ ꯑꯐꯕ ꯑꯐꯕꯁꯨ ꯌꯥꯎꯋꯤ ꯐꯠꯇꯕꯁꯨ ꯌꯥꯎꯋꯤ ꯑꯗꯣ ꯑꯌꯥꯝꯕꯅ ꯐꯠꯇꯕꯅ ꯉꯥꯛꯇ ꯑꯣꯏ ꯐꯠꯇꯕ ꯑꯣꯏꯕꯁꯤꯅ ꯃꯔꯝ ꯑꯣꯏꯔꯒ ꯁꯃꯥꯖꯁꯤꯗ ꯑꯩꯈꯣꯏꯒꯤ ꯃꯤꯑꯣꯏ ꯑꯃꯕꯨ ꯂꯥꯟꯅ ꯂꯝꯖꯤꯡꯈꯤꯕꯁꯨ ꯌꯥꯎꯋꯤ ꯑꯗꯣ ꯑꯩꯈꯣꯏꯅ ꯀꯔꯤꯒꯨꯝꯕ ꯏꯗꯨꯀꯦꯁꯟꯁꯤ ꯇꯝꯕ ꯇꯥꯔꯒꯗꯤ ꯑꯩꯈꯣꯏꯒꯤ ꯊꯥꯏꯅꯗꯒꯤ ꯆꯠꯅꯔꯛꯂꯤꯕ ꯆꯠꯅꯕꯤꯁꯦ ꯐꯩ ꯐꯠꯇꯦ ꯍꯥꯏꯕꯁꯦ ꯑꯩꯈꯣꯏꯅ ꯏꯁꯥ ꯏꯇꯣꯝꯇ ꯈꯪꯖꯔꯛꯀꯅꯤ ꯑꯗꯨꯅ ꯂꯥꯟꯅ ꯆꯠꯈꯤꯒꯗꯕꯗꯣ ꯃꯥꯅ ꯑꯩꯕꯨ ꯑꯩꯈꯣꯏꯕꯨ ꯀꯟꯕ ꯉꯝꯒꯅꯤ ꯑꯗꯨꯒ ꯑꯆꯨꯝꯕ ꯃꯥꯏꯀꯩꯔꯣꯝꯗ ꯄꯨꯁꯤꯟꯕ ꯉꯝꯒꯅꯤ